ꯍꯜꯂꯣ ꯑꯪ ꯏꯆꯦ ꯑꯣ ꯂꯩꯌꯦ ꯂꯩꯌꯦ

ꯍꯣꯏ ꯏꯆꯦꯅ ꯑꯗꯨꯝ ꯀꯩꯅꯣ ꯇꯧꯕꯗꯨꯒꯤ ꯄ꯭ꯂꯦꯠ ꯄ꯭ꯂꯦꯠ ꯃꯥꯒꯤ ꯀꯩꯅꯣ ꯇꯧꯕꯗꯨꯗ ꯑꯗꯨꯝ ꯍꯧꯏ ꯀꯌꯥꯏ ꯂꯧꯒꯦ ꯍꯥꯏꯅꯣ ꯏꯆꯦꯅ ꯆꯥꯝꯃꯒ ꯀꯨꯟꯊ꯭ꯔꯥ ꯑꯪ

ꯍꯣꯏ ꯍꯣꯏ ꯍꯣꯏ ꯃꯤ ꯀꯌꯥ ꯃꯤ ꯀꯌꯥꯝꯃꯨꯛꯀꯤꯅꯣ ꯑꯣ ꯍꯣꯏ ꯍꯣꯏ ꯍꯣꯏ ꯑꯣ ꯑꯗꯨꯗꯤ ꯃꯣꯏ ꯃꯤ ꯇꯔꯥꯒꯤ ꯑꯣꯏꯔꯒꯗꯤ ꯑꯗꯣ ꯑꯩ ꯑꯗꯨꯒꯤꯗꯣ ꯍꯧꯔꯒꯦ ꯑꯉꯥꯡꯈꯩꯒ ꯇꯧꯔꯒ ꯎꯝ ꯑꯗꯣ ꯏꯆꯦꯅ ꯍꯣꯏ ꯍꯣꯏ ꯑꯧ ꯑꯧ ꯍꯣꯏ ꯍꯣꯏ ꯍꯣꯏ ꯑꯣ ꯍꯣꯏ ꯍꯣꯏ ꯍꯣꯏ ꯑꯩ ꯁꯤꯜꯂꯒꯦ ꯑꯗꯨꯒ ꯎꯝ ꯑꯣ ꯏꯆꯦꯅ ꯑꯗꯨꯝ ꯀꯩꯅꯣ

ꯁꯦꯝꯃꯒ ꯀꯩꯅꯣ ꯇꯧꯔꯒꯦ ꯃꯥꯒꯤ ꯊꯥ ꯀꯩꯅꯣꯗꯨꯗ ꯃꯁꯤꯡ ꯃꯤ ꯃꯁꯤꯡꯗꯨꯒꯤ ꯇꯧꯔ ꯀꯣꯟꯅꯅꯕ ꯑꯗꯨꯝ ꯁꯦꯝꯕꯤꯔꯝꯃꯒꯦ ꯏꯆꯦꯅ ꯎꯝ ꯂꯨꯄꯥ ꯂꯤꯁꯤꯡꯃꯨꯛ ꯄꯥꯏꯔꯛꯎ ꯍꯣꯏ ꯆꯥꯔꯛꯑꯝ

ꯍꯣꯏ ꯍꯣꯏ ꯍꯣꯏ